ꯑꯩꯅ ꯊꯕꯛ ꯆꯠꯄ ꯑꯌꯥꯝꯕ ꯃꯇꯝꯗ ꯊꯕꯛ ꯆꯠꯄꯁꯦ ꯉꯟꯅ ꯑꯩꯠ ꯑꯩꯠ ꯁꯤꯛꯁ ꯊꯥꯔꯇꯤ ꯑꯗꯨꯃꯥꯏꯅ ꯀꯧꯕ ꯃꯇꯝ ꯂꯩꯑꯦ ꯑꯌꯥꯝꯕ ꯃꯇꯝꯗ ꯑꯗꯨꯃꯥꯏꯅ ꯀꯧꯑꯦ ꯑꯗꯨ ꯃꯇꯝꯗ ꯆꯥꯛ ꯊꯣꯡꯕꯁꯦ ꯅꯪꯗꯕꯒꯤ ꯅꯨꯗꯜꯁ ꯀꯞ ꯅꯨꯗꯜꯁ ꯏꯁꯤꯡ ꯏꯁꯤꯡ ꯑꯁꯥꯕ ꯍꯥꯞꯄꯒ ꯆꯥꯕ ꯌꯥꯕ ꯊ꯭ꯔꯤ ꯃꯤꯅꯤꯠ ꯊꯝꯃꯒ ꯑꯗꯨꯒ ꯃꯦꯒꯤ ꯐꯥꯏꯚ ꯃꯤꯅꯤꯠ ꯊꯣꯡꯉꯒ ꯆꯥꯕ ꯌꯥꯕ ꯃꯦꯒꯤ ꯑꯗꯨꯝꯕ ꯑꯅꯝꯕ ꯆꯥꯏꯑꯦ ꯑꯗꯨꯒ ꯊꯕꯛ ꯇꯧꯕ ꯃꯇꯝꯗ ꯊꯕꯛ ꯍꯜꯂꯛꯄ ꯀꯥꯟꯗꯁꯨ ꯌꯥꯝ ꯊꯦꯡꯕ ꯇꯥꯏꯃꯤꯡ ꯂꯩꯑꯦ ꯑꯗꯨ ꯃꯇꯝꯗ ꯇꯟꯕꯒꯤ ꯅꯨꯗꯜꯁ ꯑꯗꯨꯝ ꯊꯣꯡꯉꯦ ꯑꯗꯨꯒ ꯀꯩꯊꯦꯟꯗꯒꯤ ꯕꯣꯔꯥ ꯁꯤꯡꯖꯨ ꯑꯗꯨꯒꯨꯝꯕ ꯑꯅꯝꯕꯗ ꯑꯗꯨꯒꯨꯝꯕ ꯂꯩꯔꯛꯑꯒ ꯆꯥꯏꯑꯦ